ꯑ ꯍꯂꯣ ꯇꯥꯔꯤ ꯑꯩ ꯗꯨꯀꯥꯟ ꯃꯄꯨꯅꯦ ꯑꯣ ꯅꯪꯅ ꯉꯥꯛꯇꯪ ꯂꯦꯡꯊꯣꯔꯛꯑꯒ ꯑꯗꯣ ꯌꯦꯡꯉꯗꯤ ꯂꯣꯏ ꯁꯨꯅ ꯌꯥꯎꯔꯤꯅꯦꯍꯦ ꯑꯩꯒꯤꯁꯦ ꯀꯔꯤ ꯀꯔꯤ ꯄꯥꯝꯒꯦ ꯅꯪ ꯎꯝ ꯍꯥꯏꯔꯛꯀꯦ ꯅꯪ ꯑꯧ ꯇꯥꯔꯤ ꯇꯥꯔꯤ ꯎꯝ ꯂꯣꯏꯅ ꯌꯥꯎꯔꯤꯅꯦ ꯑꯩꯒꯤꯁꯦ ꯎꯝ ꯑꯣ ꯖꯤꯟ ꯈꯪꯒ꯭ꯔꯥꯎꯗꯨꯁꯨ ꯌꯥꯝ ꯌꯥꯝꯃꯣꯏꯗ ꯅꯪꯅ ꯂꯧꯗꯣꯏ ꯑꯣꯏꯔꯗꯤ ꯅꯪ ꯃꯈꯟ ꯃꯈꯟ ꯃꯈꯟ ꯑꯣ ꯃꯈꯟ ꯃꯈꯟ ꯂꯩꯌꯦꯕꯀꯣ ꯃꯃꯟꯁꯦ ꯅꯪꯅ ꯄꯩꯁꯥ ꯌꯥꯝ ꯑꯇꯥꯡꯕꯗ ꯄꯥꯝꯕ꯭ꯔꯥ ꯑꯍꯣꯡꯕꯗ ꯄꯥꯝꯕ꯭ꯔꯥ ꯑꯗꯨꯝꯕꯗ ꯍꯥꯏꯔꯣ ꯃꯃꯜ ꯀꯌꯥꯃꯨꯛꯀꯤ ꯆꯥꯡꯗ ꯅꯪꯅ ꯄꯥꯝꯕꯒꯦ

ꯑꯣ ꯑꯗꯨꯁꯨ ꯐꯪꯅꯤ ꯎꯝ ꯑꯧ ꯑꯩ ꯉꯏꯍꯥꯛꯇꯪ ꯂꯩꯔꯒ ꯍꯥꯡꯉꯅꯤ ꯑꯩ ꯑꯗꯨ ꯅꯪꯁꯨ ꯊꯕꯛ ꯆꯤꯜꯂꯤꯕꯅꯤꯅ ꯑꯗꯣ ꯑꯩ ꯉꯥꯏꯍꯥꯛ ꯂꯩꯔꯒ ꯍꯥꯡꯕꯗꯁꯨ ꯅꯪꯁꯨ ꯑꯗꯨꯝ ꯂꯥꯛꯄ ꯌꯥꯅꯤꯗꯅ ꯉꯥꯏꯈꯣꯅꯦꯍꯦ ꯅꯪꯕꯣ ꯇꯥꯏꯃꯤꯡꯁꯦ ꯃꯇꯝ ꯃꯤꯅꯤꯠ ꯃꯉꯥꯒꯤꯅꯤꯅꯦ ꯈꯔ ꯉꯥꯡꯉꯨꯅꯦ ꯅꯥꯀꯣꯏꯅꯅ ꯑꯣꯔ ꯈꯔ ꯉꯥꯡꯗ꯭ꯔꯗꯤ ꯊꯨ ꯊꯨꯅꯁꯨ ꯉꯥꯡꯉꯛꯀꯅꯨꯅꯦ ꯃꯤꯅꯤꯠ ꯃꯉꯥꯒꯤ ꯃꯇꯝꯅꯤ ꯉꯥꯡꯗꯣꯏ ꯑꯣ ꯇꯞ ꯇꯞꯅ ꯉꯥꯡꯉꯣ ꯀꯩꯅꯣ ꯇꯧꯔꯒ ꯑꯣ ꯐꯨꯔꯤꯠ ꯑꯊꯥꯕꯁꯨ ꯌꯥꯎꯔꯤ ꯑꯧ ꯂꯣꯏ ꯃꯈꯟ ꯁꯨꯅ ꯌꯥꯎꯔꯤꯀꯣ ꯎꯝ ꯀꯌꯥ ꯁꯨꯔꯒꯦ ꯌꯦꯡꯉꯨ ꯑꯗꯨꯅ ꯑꯩ ꯊꯣꯡ ꯍꯥꯡꯉꯅꯤꯀꯣ ꯊꯣꯡ ꯍꯥꯡꯉꯅꯤ ꯅꯪꯁꯨ ꯍꯦꯛ ꯑꯧ ꯌꯥꯝ ꯀꯣꯏꯍꯜꯂꯅꯨ ꯑꯩꯁꯨ ꯃꯇꯝ ꯅꯪ ꯉꯥꯏꯗꯅ ꯂꯩꯕ ꯉꯝꯃꯣꯏ ꯃꯇꯝ ꯂꯦꯟꯅꯒꯗꯧꯔꯤꯝꯅꯤ ꯏꯕꯥꯅꯤꯁꯦ ꯍꯧꯖꯤꯛ ꯑꯗꯨꯅ ꯊꯨꯅ ꯊꯨꯅ ꯉꯥꯡꯗꯕꯤꯗ ꯇꯞ ꯇꯞ ꯅꯪꯁꯨ ꯅꯪꯒꯤ ꯁꯪꯕ ꯃꯇꯝꯗꯨꯗ ꯂꯥꯛꯑꯣ ꯑꯩ ꯅꯨꯃꯤꯠ ꯇꯥꯕ ꯐꯥꯎꯕ ꯊꯣꯡ ꯍꯥꯡꯗꯣꯔꯤꯝꯅꯤꯅꯀꯣ ꯍꯥꯊꯨ ꯍꯥꯊꯨ ꯉꯥꯡꯉꯛꯑꯅꯨ ꯇꯞꯅ ꯇꯞꯅ ꯉꯥꯡꯉꯒ ꯂꯩꯌꯨ ꯑꯗꯨꯒ ꯑ ꯅꯪꯅ ꯁꯪꯒꯗꯧꯕ ꯃꯇꯝꯗꯨꯗ ꯍꯦꯛ ꯐꯣꯟ ꯇꯧꯔꯛꯎ ꯑꯗꯨꯒ ꯑꯄꯥꯝ ꯑꯄꯥꯝꯕꯗꯨꯁꯨ ꯑꯉꯥꯡꯁꯤꯡꯗꯨꯁꯨ ꯄꯨꯕꯤꯔꯛꯎ ꯅꯠꯇ꯭ꯔꯗꯤ ꯍꯦꯛ ꯑꯣ ꯍꯦꯛ ꯆꯥꯟꯅꯕꯗꯣ ꯈꯪꯗꯕꯁꯨ ꯌꯥꯏꯌꯦꯕꯀꯣ ꯎꯝ ꯎꯝ ꯀꯔꯤ ꯀꯔꯤ ꯍꯥꯏꯅꯤꯡꯕ ꯂꯩꯒꯦ ꯍꯥꯏꯔꯛꯈꯣ ꯎꯝ

ꯎꯝ ꯍꯧꯖꯤꯛ ꯍꯧꯖꯤꯛ ꯀꯩ ꯀꯩ ꯊꯕꯛ ꯍꯣꯠꯅꯔꯤꯒꯦ ꯅꯪꯕꯣ ꯅꯠꯇꯦ ꯀꯔꯤ ꯀꯔꯤ ꯊꯕꯛꯄꯨ ꯍꯣꯠꯅꯔꯤꯒꯦ ꯍꯥꯏꯕ ꯊꯕꯛꯄꯨꯗꯤ ꯆꯠꯂꯤꯅꯤ ꯀꯩ ꯊꯕꯛ ꯍꯣꯠꯅꯔꯤꯝꯅꯣ ꯍꯥꯏꯕꯅꯤꯗ ꯍꯥꯏꯕꯅꯤꯗ ꯃꯇꯝꯁꯨ ꯅꯪ ꯁꯥꯡꯅꯕ ꯍꯣꯠꯅꯔꯤꯝꯅꯤ ꯎꯝ ꯑꯐꯪ ꯐꯪꯕ ꯍꯥꯏꯕꯁꯦ ꯑꯗꯨꯅꯤ ꯑꯩꯈꯣꯏꯁꯨ ꯑꯉꯝ ꯑꯉꯝꯕ ꯊꯕꯛ ꯇꯧꯗꯅ ꯇꯧꯔꯤꯁꯤꯅꯤ ꯑꯗꯨꯅ ꯑꯩꯁꯨ ꯃꯇꯝ ꯉꯥꯏꯍꯥꯛ ꯏꯔꯨꯖ ꯃꯥꯏꯊꯣꯛꯎꯔꯒ ꯑꯩꯁꯨ ꯊꯣꯔꯛꯑꯗꯕꯅꯤ ꯑꯗꯨꯒ ꯗꯨꯀꯥꯟ ꯊꯣꯡ ꯍꯥꯡꯉꯗꯧꯕꯅꯤ ꯑꯗꯨꯅ ꯑꯉꯥꯡꯁꯤꯡꯗꯨꯁꯨ ꯄꯨꯕꯤꯔꯛꯎ ꯅꯪꯁꯨ ꯂꯥꯛꯎ ꯀꯔꯤꯒꯨꯝꯕ ꯑꯅꯥ ꯑꯌꯦꯛꯀꯗꯤ ꯌꯥꯎꯗꯕ꯭ꯔꯣ ꯅꯪꯕꯣ ꯑꯗꯨ ꯃꯤꯅꯤꯠꯇꯨ ꯑꯝꯇ ꯌꯦꯡꯒꯤꯒꯦꯅꯦꯍꯦ ꯅꯨꯄꯤ ꯑꯃꯗꯤ ꯌꯦꯡꯉꯤꯅꯦ ꯃꯤꯅꯤꯠꯇꯣ ꯑꯗꯨ ꯀꯩꯅꯣ ꯇꯧꯁꯤꯅꯦ ꯃꯤꯅꯤꯠ ꯁꯨꯒ꯭ꯔꯗꯤ ꯑꯗꯨ ꯑꯅꯤꯔꯛ ꯇꯧꯗꯣꯏꯅꯤꯅꯦ ꯃꯇꯝ ꯂꯣꯏ ꯃꯤꯅꯤꯠ ꯃꯉꯥ ꯍꯦꯜꯂꯕ꯭ꯔꯣ ꯑꯗꯨ ꯉꯥꯏꯈꯣ ꯅꯨꯄꯤꯗꯨꯒ ꯑꯝꯇ ꯅꯝꯍꯟꯒꯤꯒꯦ ꯑꯗꯨ ꯍꯦꯛ ꯂꯣꯏꯕꯒ ꯀꯩꯅꯣ ꯇꯧꯔꯣ ꯁꯤꯒꯤ ꯍꯦꯟꯕ ꯍꯦꯟꯕꯉꯩꯗꯤ ꯀꯥꯏꯗꯦꯕ ꯀꯣ ꯑꯩ ꯃꯉꯣꯟꯗ ꯑꯝꯇ ꯄꯤꯒꯦ ꯑꯗꯨ ꯉꯥꯏꯈꯣ ꯋꯥꯔꯤ ꯅꯪꯁꯨ ꯃꯤ ꯅꯣꯛꯄ ꯈꯣꯠꯄ ꯀꯩꯅꯣ ꯇꯧꯔꯨꯅꯨ ꯃꯤꯅꯤꯠ ꯀꯌꯥ ꯌꯥꯝ ꯋꯥꯠꯂꯤ ꯍꯥꯏꯅꯦꯍꯦ ꯎꯝ ꯑꯣ ꯊꯝꯃꯒꯦ ꯍꯥꯏꯔꯒꯗꯤ ꯊꯝꯃꯣꯗ